ꯍꯜꯂꯣ ꯑꯥ ꯑꯥ ꯃꯥꯅꯦ ꯀꯩ ꯍꯥꯏꯒꯦ ꯎꯝ ꯎꯝ ꯎꯝ ꯍꯣ ꯍꯣ ꯑꯥ ꯑꯥ ꯂꯩꯅꯤ ꯂꯩꯅꯤ

ꯑꯗꯣ ꯍꯧꯖꯤꯛꯁꯦ ꯃꯃꯜꯁꯦ ꯈꯔ ꯑꯗꯨꯝ ꯍꯦꯟꯀꯠꯂꯦꯕ ꯆꯍꯨꯝ ꯌꯥꯡꯈꯩ ꯆꯍꯨꯝ ꯌꯥꯡꯈꯩꯗꯤ ꯊꯥꯕꯅꯦ ꯍꯧꯖꯤꯛ ꯊꯥꯔꯤꯕꯗꯣ ꯀꯔꯝ ꯀꯥꯟꯗ ꯂꯥꯛꯄꯤꯒꯦ ꯍꯥꯏꯅꯣ ꯎꯝ ꯎꯝ ꯑꯣ ꯑꯣ ꯍꯣꯏ ꯍꯣꯏ ꯅꯣꯡꯃ ꯅꯣꯡꯃ ꯁꯪꯕ ꯃꯇꯝꯗ ꯑꯗꯨꯝ ꯌꯦꯡꯕ ꯂꯥꯛꯄꯤꯌꯣꯕ ꯍꯥꯏꯕꯗꯤ ꯂꯣꯏ ꯁꯨꯅꯕ ꯐꯪꯅꯦꯕ ꯐꯪꯕꯗꯤ ꯑꯥ ꯑꯥ ꯅꯨꯄꯥꯒꯤꯗꯨꯗꯤ ꯈꯔꯗꯤ ꯇꯥꯡꯉꯦꯕ ꯇꯥꯡꯕꯗꯤ ꯑꯗꯨꯝ ꯁꯤꯗ ꯌꯦꯡꯉꯒ ꯑꯗꯨꯃ ꯍꯥꯏꯅꯔꯁꯨ ꯌꯥꯅꯤꯗ ꯅꯨꯄꯥꯒꯤꯗꯨꯅ ꯆꯃꯉꯥ ꯌꯥꯡꯈꯩ ꯑꯥ ꯑꯗꯨꯃꯥꯏ ꯈꯔ ꯂꯥꯛꯀꯅꯦꯕ ꯎꯝ ꯎꯝ ꯍꯣꯏ ꯍꯣꯏ ꯍꯣꯏ ꯑꯥ ꯑꯥ ꯎꯝ ꯎꯝ ꯎꯝ

ꯍꯣꯏ ꯍꯣꯏ ꯂꯥꯛꯄꯤꯔꯣ

ꯍꯣꯏ ꯍꯣꯏ ꯂꯩꯁꯥꯕꯤ ꯃꯆꯥꯒꯤꯁꯨ ꯂꯣꯏ ꯂꯩꯌꯦꯕ ꯂꯩꯕꯗꯤ ꯎꯝ ꯑꯣ ꯕꯦꯛꯇꯤ ꯊꯝꯗꯦ ꯍꯣꯏ ꯍꯣꯏ ꯑꯣꯖꯥꯅ ꯁꯪꯕ ꯃꯇꯝꯗ ꯂꯥꯛꯄꯤꯔꯣ ꯊꯝꯃꯦ ꯊꯝꯃꯦ ꯑꯥ ꯎꯝ